ꯑꯩꯅ ꯌꯥꯝꯅ ꯇꯣꯏꯅ ꯎꯕ ꯎꯆꯦꯛꯁꯤꯡꯗꯤ ꯎꯔꯣꯛ ꯁꯦꯟꯗ꯭ꯔꯥꯡ ꯑꯗꯨꯗꯒꯤ ꯑꯇꯣꯞꯄ ꯎꯆꯦꯛ ꯃꯌꯥꯝ ꯑꯃꯁꯨ ꯎꯏ ꯑꯗꯨꯕꯨ ꯑꯩꯅ ꯌꯥꯝꯅ ꯄꯥꯝꯕꯗꯤ ꯎꯔꯣꯛꯅꯦꯕ ꯀꯔꯤꯒꯤꯅꯣ ꯍꯥꯏ ꯀꯥꯟꯗ ꯃꯥꯗꯤ ꯑꯩꯈꯣꯏꯅ ꯁꯠ ꯌꯦꯡꯊꯣꯛꯂꯨꯕ ꯃꯇꯝꯗꯁꯨ ꯌꯥꯝꯅ ꯗꯤꯁꯇꯤꯡ ꯑꯣꯏꯕ ꯃꯥꯗꯤ ꯉꯧꯁꯨ ꯉꯧꯕꯅꯤꯅ ꯌꯥꯝꯅꯁꯨ ꯌꯥꯝ ꯐꯖꯕ